ꯑꯥ ꯑꯥ ꯇꯥꯏ ꯑꯩꯈꯣꯏ ꯌꯨꯝꯁꯦ ꯕꯤꯜꯗꯤꯡ ꯁꯥꯗꯣꯏꯅꯦꯕꯀꯣ ꯕꯤꯜꯗꯤꯡ ꯁꯥꯕꯁꯤꯗ ꯔꯨꯝꯒꯤ ꯏꯁꯇꯥꯏꯜ ꯑꯗꯨꯒ ꯔꯪꯒꯤ ꯏꯁꯇꯥꯏꯜꯁꯦ ꯀꯃꯥꯏꯅ ꯀꯃꯥꯏꯅ ꯇꯧꯗꯣꯏꯅꯣ ꯍꯥꯏꯕꯒꯤ ꯃꯔꯝꯁꯦ ꯈꯔ ꯍꯥꯏꯕꯤꯌꯨꯅꯦ ꯏꯁꯇꯥꯏꯜꯁꯦ ꯐꯣꯔꯦꯟꯒꯤ ꯏꯁꯇꯥꯏꯜꯗꯤ ꯑꯣꯏꯗꯣꯏꯅꯤꯕꯀꯣ ꯑꯗꯨꯒ ꯑꯦ ꯁꯤ ꯍꯥꯞꯄ ꯈꯣꯠꯄ ꯑꯗꯨꯒ ꯔꯨꯝꯗꯣ ꯑꯄꯤꯛꯄꯗꯣ ꯆꯥꯎꯊꯣꯛꯅꯕ ꯏꯁꯇꯥꯏꯜꯗꯣ ꯋꯥꯟ ꯀ꯭ꯔꯣꯔꯒꯤ ꯆꯥꯡꯗ ꯑꯣ ꯐꯦꯁꯤꯂꯤꯇꯤꯁꯦ ꯑꯗꯨꯛꯀꯤ ꯃꯇꯤꯛ ꯐꯪꯉꯤ ꯍꯥꯏꯕꯅꯤꯅꯦ ꯑꯗꯨꯗꯤ ꯑꯥ ꯄꯔꯄꯜꯒꯨꯝꯕ ꯂꯥꯏꯠ ꯒ꯭ꯔꯤꯟ ꯄꯤꯡ ꯋꯥꯏꯠꯀꯨꯝꯕ ꯅꯦꯛꯁ ꯋꯤꯛꯇꯩ ꯍꯧꯔꯁꯤꯅꯦ ꯑꯧ ꯇꯥꯏ ꯇꯥꯏ ꯍꯣꯏ ꯍꯣꯏ ꯎꯝ